ꯑꯩꯈꯣꯏꯒꯤ ꯔꯥꯏꯖꯒꯤ ꯆꯠꯅꯕꯤꯒꯤ ꯃꯁꯛꯇ ꯃꯅꯤꯄꯨꯔꯤꯒꯤ ꯂꯣꯟꯅ ꯂꯧꯔꯤꯕ ꯊꯧꯗꯥꯡ ꯑꯁꯤꯗꯤ ꯑꯩꯈꯣꯏ ꯃꯁꯦꯟ ꯃꯅꯤꯄꯨꯔꯗ ꯇꯣꯉꯥꯟ ꯇꯣꯉꯥꯟꯕ ꯀꯥꯡꯂꯨꯞ ꯐꯨꯔꯨꯞ ꯀꯌꯥꯅ ꯄꯨꯟꯁꯤꯜꯂꯒ ꯉꯁꯤ ꯃꯅꯤꯄꯨꯔꯗ ꯂꯩꯔꯤꯕ ꯐꯨꯔꯨꯞ ꯑꯃ ꯁꯦꯝꯕꯅꯤ ꯑꯩꯈꯣꯏ ꯃꯁꯦꯜꯒꯤ ꯃꯔꯛꯇ ꯃꯅꯤꯄꯨꯔꯤꯒꯤ ꯂꯣꯟ ꯑꯁꯤꯅ ꯑꯩꯈꯣꯏ ꯃꯁꯦꯟꯕꯨ ꯄꯥꯎ ꯐꯥꯎꯅꯍꯟꯕ ꯉꯝꯃꯤ ꯑꯃꯗꯤ ꯃꯅꯤꯄꯨꯔꯤꯒꯤ ꯂꯣꯟ ꯑꯁꯤꯅ ꯑꯩꯈꯣꯏꯒꯤ ꯏꯁꯥꯒꯤ ꯀꯜꯆꯔꯒꯤ ꯑꯥꯏꯗꯦꯟꯗꯤꯇꯤ ꯑꯗꯨꯁꯨ ꯇꯥꯛꯄ ꯉꯝꯃꯤ